ꯔꯍꯃꯠꯇꯨꯂꯥ ꯅꯈꯣꯏꯒꯤ ꯍꯣꯇꯦꯜꯗ ꯑꯩꯅ ꯕ꯭ꯔꯤꯌꯥꯅꯤ ꯑꯃ ꯑꯣꯔꯗ꯭ꯔ ꯇꯧꯈꯤꯕꯗꯨ ꯄꯣꯠꯇꯣ ꯌꯧꯔꯛꯑꯦ ꯑꯗꯣ ꯄꯣꯠꯇꯣ ꯆꯖꯤꯛ ꯇꯥꯔꯦ ꯑꯗꯨꯅ ꯃꯗꯨꯒꯤ ꯄꯣꯠꯇꯣ ꯑꯩ ꯄꯥꯝꯗ꯭ꯔꯦ ꯃꯔꯝ ꯑꯗꯨꯅ ꯄꯣꯠꯁꯦ ꯍꯟꯗꯣꯛꯄ ꯄꯥꯃꯃꯦ ꯑꯗꯣ ꯄꯩꯁꯥ ꯑꯣꯏꯅ ꯍꯟꯒꯦꯔꯥ ꯅꯠꯇ꯭ꯔꯒꯅ ꯀꯃꯥꯏ ꯇꯧꯕꯅꯣ